ꯃꯥꯔꯁꯦꯜ ꯑꯥꯔꯠꯁꯀꯤ ꯃꯇꯥꯡꯗ ꯀꯥꯟꯅꯕ ꯈꯤꯇꯪ ꯍꯥꯏꯖꯒꯦ ꯊꯥꯡ ꯇꯥꯁꯤꯁꯨ ꯃꯥꯔꯁꯦꯜ ꯑꯥꯔꯠꯁ ꯃꯈꯜ ꯑꯃꯅꯦ ꯃꯥꯁꯦ ꯊꯥꯏꯅ ꯅꯤꯡꯊꯧ ꯄꯥꯜꯂꯤꯉꯩꯗꯒꯤ ꯍꯧꯅ ꯆꯠꯅꯔꯛꯄ ꯃꯥꯔꯁꯦꯜ ꯑꯥꯔꯠꯁꯅꯦ ꯍꯛꯆꯥꯡ ꯁꯥꯖꯦꯜ ꯑꯃ ꯑꯣꯏꯅ ꯁꯔꯤꯠ ꯁꯔꯥ ꯑꯃ ꯑꯣꯏꯅ ꯍꯩꯖꯤꯟꯕꯗ ꯌꯥꯝꯅ ꯀꯥꯟꯅꯕ ꯄꯣꯠꯅꯦ ꯅꯤꯡꯊꯧ ꯄꯥꯜꯂꯤꯉꯩꯒꯤ ꯃꯇꯝꯗ ꯂꯥꯟꯗ ꯑꯣꯏꯔꯒꯁꯨ ꯂꯥꯟꯊꯦꯡꯅꯕꯀꯥꯟꯗ ꯊꯥꯡ ꯇꯥ ꯍꯩꯕꯁꯤꯅ ꯂꯥꯛꯆꯕ ꯑꯗꯨꯛꯀꯤ ꯃꯇꯤꯛ ꯌꯥꯝꯅ ꯍꯦꯜꯂꯦ ꯑꯗꯨꯅ ꯃꯥꯔꯁꯦꯜ ꯑꯥꯔꯠꯁꯁꯦ ꯁꯥꯟꯅꯕꯗ ꯌꯥꯝꯅ ꯊꯥꯡ ꯇꯥꯁꯦ ꯁꯥꯟꯅꯕꯗ ꯌꯥꯝꯅ ꯀꯥꯟꯅꯕ ꯑꯣꯏꯌꯦ ꯑꯗꯨꯒ ꯇꯥꯏꯀꯨꯟꯗꯣꯁꯤꯁꯨ ꯃꯥꯔꯁꯦꯜ ꯑꯥꯔꯠꯁ ꯃꯈꯜ ꯑꯃꯅꯦ ꯃꯥꯁꯦ ꯃꯥ ꯁꯥꯟꯅꯕꯁꯦ ꯌꯥꯝꯅ ꯗꯤꯁꯤꯄ꯭ꯂꯤꯟ ꯂꯩꯅ ꯕꯦꯕꯥꯔ ꯌꯥꯝꯅ ꯂꯩꯅ ꯐꯖꯅ ꯁꯥꯟꯅꯩꯌꯦ ꯁꯥꯟꯅꯕ ꯃꯇꯝ ꯏꯁꯥꯗ ꯍꯛꯆꯥꯡ ꯁꯥꯖꯦꯜ ꯑꯣꯏꯕ ꯅꯤꯁꯥ ꯆꯥꯗꯕ ꯏꯁꯥꯗ ꯏꯃ꯭ꯌꯨꯟ ꯀꯟꯅ ꯊꯝꯕ ꯑꯗꯨꯒ ꯏꯁꯥꯅ ꯑꯣꯏꯔꯒꯁꯨ ꯏꯁꯥꯗ ꯁꯦꯜꯐ ꯗꯦꯐꯦꯟꯁ ꯑꯃ ꯑꯣꯏꯅ ꯍꯩꯖꯤꯟꯕꯗꯁꯨ ꯀꯥꯟꯅꯕ ꯃꯈꯜ ꯑꯃꯅꯦ ꯃꯥꯔꯁꯦꯜ ꯑꯥꯔꯠꯁꯁꯤ